ꯌꯦꯟ ꯉꯥꯅꯨ ꯌꯦꯟ ꯉꯥꯅꯨ ꯂꯣꯏꯔꯤꯕ ꯑꯃꯁꯨꯡ ꯊꯥꯗꯣꯛꯂꯒ ꯌꯦꯟ ꯉꯥꯅꯨ ꯂꯣꯏꯔꯤꯕꯁꯤꯡꯅ ꯃꯈꯣꯏꯒꯤ ꯌꯦꯟ ꯉꯥꯅꯨꯁꯤꯡ ꯑꯁꯤ ꯃꯁꯥ ꯃꯎ ꯐꯅ ꯑꯃꯁꯨꯡ ꯃꯤꯑꯣꯏꯕꯁꯤꯡꯗ ꯁꯣꯛꯍꯟꯕ ꯌꯥꯕ ꯂꯥꯏꯅꯥ ꯆꯦꯟꯗꯦ ꯍꯥꯏꯕꯁꯤ ꯃꯇꯧ ꯀꯔꯝꯅ ꯑꯣꯏꯍꯟꯒꯗꯒꯦ ꯍꯥꯏꯕꯗ ꯌꯦꯟ ꯉꯥꯅꯨ ꯂꯣꯏꯔꯤꯕ ꯃꯐꯝ ꯑꯗꯨ ꯇꯔꯨ ꯇꯅꯥꯟꯅ ꯊꯝꯒꯗꯕꯅꯤ ꯑꯃꯗꯤ ꯂꯣꯛ ꯂꯣꯛ ꯂꯥꯎꯍꯜ ꯂꯣꯏꯗꯕꯅꯤ ꯀꯪꯅ ꯊꯝꯒꯗꯕꯅꯤ ꯑꯌꯥꯝꯕ ꯃꯇꯝꯗ ꯅꯨꯡꯁꯥ ꯐꯨꯍꯟꯒꯗꯕꯅꯤ ꯅꯨꯡꯁꯥ ꯐꯨꯔꯕꯗꯤ ꯆꯣꯠ ꯆꯣꯠ ꯂꯥꯎꯔꯔꯣꯏ ꯆꯣꯠꯇ꯭ꯔꯕꯗꯤ ꯂꯩꯅ ꯇꯤꯟꯅꯁꯨ ꯄꯣꯛꯂꯔꯣꯏ